ꯑꯩ ꯃꯌꯥꯝ ꯄꯨꯟꯅ ꯆꯥꯛ ꯆꯥꯃꯤꯟꯅꯕ ꯌꯥꯝꯅ ꯄꯥꯝꯃꯦ ꯏꯃꯥꯟꯅꯕꯤꯁꯤꯡ ꯄꯨꯟꯗꯨꯅ ꯑꯗꯨꯒ ꯑꯇꯣꯞꯄ ꯑꯩꯅ ꯃꯤꯁꯤꯡ ꯀꯧꯕꯁꯤꯡꯁꯦ ꯑꯩꯅ ꯆꯩꯔꯥꯎꯕ ꯑꯗꯒꯤ ꯆꯥꯛꯀꯧꯕ ꯑꯗꯒꯤ ꯏꯆꯦ ꯏꯆꯟꯁꯤꯡ ꯂꯨꯍꯣꯡꯕ ꯈꯣꯠꯂꯝꯕ ꯁꯤꯒꯨꯝꯕ ꯑꯩꯈꯣꯏꯒꯤ ꯂꯥꯏꯒꯤ ꯊꯕꯛ ꯊꯧꯔꯝ ꯀꯩ ꯀꯥ ꯆꯥꯛ ꯆꯥꯅꯒꯗꯕ ꯂꯩꯔꯒꯁꯨ ꯏꯃꯥꯟꯅꯕꯤ ꯀꯩ ꯀꯥ ꯀꯧꯗꯨꯅ ꯄꯨꯟꯅ ꯆꯥꯃꯤꯟꯅꯕꯁꯦ ꯑꯩ ꯌꯥꯝꯅ ꯅꯨꯡꯉꯥꯏ